ꯃꯅꯤꯄꯨꯔꯤ ꯂꯣꯟ ꯑꯁꯤ ꯇꯥꯔꯥꯃꯥꯊꯣꯏ ꯁꯨꯕ ꯆꯍꯤ ꯆꯥꯗꯒꯤ ꯂꯩꯔꯛꯂꯕ ꯂꯣꯟ ꯑꯃꯅꯤ ꯂꯣꯟ ꯑꯁꯤ ꯃꯁꯥꯒꯤ ꯃꯌꯦꯛ ꯊꯥꯏꯅꯗꯒꯤ ꯂꯩꯖꯔꯛꯑꯦ ꯂꯣꯟ ꯑꯁꯤ ꯀꯅꯥꯒꯤꯁꯨ ꯃꯤꯄꯥꯜ ꯇꯥꯡꯗꯅ ꯃꯔꯣꯝꯗꯣꯝ ꯂꯦꯞꯆꯕ ꯉꯝꯕ ꯂꯣꯟ ꯑꯃꯅꯤ ꯃꯩꯇꯩꯒꯤ ꯄꯨꯌꯥ ꯍꯥꯏꯔꯤꯕ ꯂꯥꯏꯔꯤꯛ ꯑꯁꯤ ꯃꯅꯤꯄꯨꯔ ꯂꯣꯟꯗ ꯏꯕꯅꯤ ꯃꯅꯤꯄꯨꯔꯤ ꯂꯣꯟ ꯑꯁꯤ ꯃꯩꯇꯩ ꯃꯌꯦꯛ ꯍꯥꯏꯔꯒꯁꯨ ꯈꯪꯅꯩ